ꯑꯩꯅ ꯐꯦꯁꯕꯨꯛ ꯄꯥꯏꯕꯗ ꯁꯨꯝ ꯑꯩꯈꯣꯏꯒꯤ ꯄꯣꯠ ꯆꯩ ꯌꯣꯟꯕꯒꯤ ꯑꯦꯕꯔꯗꯥꯏꯁ ꯇꯧꯕꯗꯨꯗ ꯑꯩꯈꯣꯏꯒꯤ ꯍꯣꯠ ꯀꯦꯁ ꯌꯥꯝꯅ ꯐꯖꯕ ꯑꯃ ꯊꯣꯛꯂꯛꯑꯦꯕ ꯑꯗꯨꯗ ꯑꯩꯅ ꯑꯁ ꯃꯁꯤꯗꯤ ꯌꯥꯝꯅ ꯄꯥꯝꯃꯤꯍꯦꯅ ꯑꯩꯅ ꯑꯩꯅ ꯉꯁꯥꯏꯒꯤ ꯍꯣꯠ ꯀꯦꯁꯇꯣ ꯂꯩꯔꯦꯕ ꯑꯗꯣ ꯂꯩꯕꯗꯨꯗ ꯄꯣꯠꯁꯦ ꯌꯧꯔꯛꯑꯕ ꯃꯇꯨꯡꯗ ꯃꯣꯏꯒꯤ ꯐꯦꯁꯕꯨꯛꯇ ꯎꯠꯂꯛꯏꯕ ꯍꯣꯠ ꯀꯦꯁꯇꯨꯅ ꯑꯃ ꯑꯗꯣ ꯌꯧꯔꯛꯏꯕꯁꯤꯅ ꯑꯃ ꯌꯥꯝꯅ ꯆꯥꯟꯅꯔꯝꯗꯕꯗꯣ ꯄꯣꯠꯁꯦ ꯑꯗꯨꯅ ꯃꯣꯏꯁꯦ ꯑꯗꯨꯃꯥꯏꯅ ꯁꯦꯔꯥꯟ ꯇꯨꯔꯥꯟ ꯇꯧꯔꯒ ꯇꯧꯋꯦ ꯑꯩ ꯌꯥꯝꯅ ꯅꯨꯡꯉꯥꯏꯇꯦ ꯑꯗꯨꯒꯤ ꯄꯣꯠꯇꯣ ꯑꯗꯨꯅ ꯍꯟꯇꯣꯛꯀꯦꯁꯨ ꯍꯟꯕꯁꯨ ꯌꯥꯗꯕ ꯑꯃꯨꯛ ꯑꯗꯣ ꯀꯃꯥꯏꯅ ꯇꯧꯗꯣꯏꯅꯣ ꯈꯪꯗ꯭ꯔꯦ ꯁꯤꯒꯨꯝꯕ ꯄꯣꯠꯁꯦ